ꯑꯩꯈꯣꯏꯒꯤ ꯀꯣꯕꯤꯗ ꯃꯇꯝꯗ ꯑꯩꯈꯣꯏꯅ ꯑꯩꯈꯣꯏꯒꯤ ꯀꯃ꯭ꯌꯨꯅꯤꯇꯤ ꯍꯣꯜ ꯏꯁꯥ ꯏꯁꯥꯒꯤ ꯂꯩꯀꯥꯏ ꯂꯩꯀꯥꯏꯒꯤ ꯀꯃ꯭ꯌꯨꯅꯤꯇꯤ ꯍꯣꯜꯗ ꯑꯗꯨꯃꯥꯏꯅ ꯀꯣꯕꯤꯗꯀꯤ ꯕꯦꯛꯁꯤꯟꯁꯦ ꯀꯥꯞꯅꯕꯒꯤꯗꯃꯛꯇ ꯀꯩꯔꯣꯏ ꯂꯩꯀꯥꯏꯗ ꯂꯩꯕꯤꯔꯤꯕ ꯏꯃꯥ ꯏꯕꯦꯟ ꯈ꯭ꯋꯥꯏ ꯄꯨꯟꯅꯃꯛ ꯄꯨꯜꯂꯒ ꯀꯥꯞꯄ ꯌꯥꯎꯈꯤ ꯑꯗꯨꯒ ꯀꯥꯞꯄ ꯃꯇꯝꯗ ꯐꯪꯍꯧꯗꯕ ꯃꯤꯁꯨ ꯑꯗꯨꯝ ꯌꯥꯎꯋꯤ ꯃꯥꯒꯤ ꯁ꯭ꯂꯣꯠꯇꯨ ꯂꯣꯏꯊꯣꯛꯈꯤꯕꯗꯨꯅ ꯃꯔꯝ ꯑꯣꯔꯔꯒ ꯐꯪꯍꯧꯗꯕ ꯑꯗꯨꯝ ꯌꯥꯎꯕꯗꯨꯅ ꯅꯥꯅ ꯅꯥꯅ ꯀꯥꯞꯅꯕꯒꯤ ꯃꯇꯝ ꯌꯧꯁꯤꯜꯂꯛꯄ ꯑꯗꯨꯒ ꯁꯣꯝꯗꯗꯤ ꯕꯦꯁꯤꯟ ꯑꯗꯨ ꯂꯣꯏꯊꯣꯛꯈꯤꯕꯅ ꯃꯔꯝ ꯑꯣꯔꯔꯒ ꯀꯥꯞꯄ ꯐꯪꯍꯧꯗꯕꯁꯨ ꯑꯗꯨꯝ ꯌꯥꯎꯋꯤ ꯗꯣꯁ ꯋꯥꯠꯍꯧꯕꯁꯨ ꯑꯗꯨꯝ ꯌꯥꯎꯋꯤ ꯌꯥꯎꯗꯕ ꯅꯠꯇꯦ